ꯕꯗꯒꯤ ꯂꯥꯛꯄꯒꯤ ꯆꯥꯡ ꯍꯟꯊꯍꯟꯕ ꯃꯐꯝꯁꯨ ꯌꯥꯎꯋꯤ ꯑꯃꯔꯣꯝꯗ ꯍꯥꯏꯔꯒꯅ ꯚꯤꯁꯤꯠꯀꯤ ꯑꯦꯟꯇ꯭ꯔꯤ ꯇꯤꯀꯦꯠ ꯑꯃꯗꯤ ꯇꯤꯀꯦꯠ ꯄ꯭ꯔꯥꯏꯖ ꯑꯣꯟꯂꯥꯏꯟꯗ ꯕꯨꯛ ꯇꯧꯕꯒꯤ ꯑꯌꯥꯕꯁꯤꯡ ꯀꯅꯥꯒꯨꯝꯕ ꯈꯔꯗꯗꯤ ꯃꯃꯜ ꯇꯥꯡꯉꯤ ꯍꯥꯏꯕꯒꯤ ꯋꯥꯈꯜꯂꯣꯟꯗ ꯆꯠꯀꯦ ꯇꯧꯔꯝꯕ ꯑꯗꯨ ꯊꯣꯛꯈꯤꯕꯗꯨ ꯌꯥꯎꯋꯤ ꯑꯗꯨꯒ ꯇꯦꯛꯅꯣꯂꯣꯖꯤꯅ ꯌꯥꯝ ꯀꯥꯅꯍꯟꯕꯁꯨ ꯂꯩ ꯍꯥꯏꯕꯗꯤ ꯆꯠꯀꯗꯧꯔꯤꯕ ꯃꯐꯝ ꯑꯗꯨ ꯈꯪꯗ꯭ꯔꯕꯁꯨ ꯒꯨꯒꯜ ꯃꯦꯞꯀꯤ ꯃꯇꯨꯡ ꯏꯟꯅ ꯑꯩꯈꯣꯏꯅ ꯃꯐꯝ ꯑꯗꯨ ꯌꯧꯅ ꯆꯠꯄ ꯉꯝꯍꯜꯂꯤ ꯑꯇꯣꯞꯄ ꯑꯃꯔꯣꯝꯗ ꯍꯥꯏꯔꯒꯅ ꯇꯦꯛꯅꯣꯂꯣꯖꯤ ꯆꯥꯎꯈꯠꯂꯛꯄꯅ ꯇꯨꯔꯤꯁ ꯁꯦꯟꯇꯔ ꯑꯃꯕꯨꯨ ꯃꯤꯌꯥꯝꯗ ꯑꯦꯗꯚꯔꯇꯥꯏꯁ ꯇꯧꯕꯒꯤ ꯈꯨꯗꯣꯡꯆꯥꯕ ꯑꯁꯤ ꯐꯪꯍꯜꯂꯤ ꯄ꯭ꯔꯤꯊꯤꯕꯤꯗ ꯂꯩꯔꯤꯕ ꯃꯤ ꯈꯨꯗꯤꯡꯃꯛꯅ ꯃꯐꯝ ꯑꯗꯨꯒꯤ ꯐꯖꯕ ꯑꯗꯨ ꯎꯕ ꯐꯪꯉꯤ